ꯌꯨꯝꯗ ꯑꯩꯈꯣꯏꯅ ꯆꯥꯔꯝꯂꯤꯕ ꯎꯍꯩ ꯑꯗꯨ ꯐꯖꯅ ꯃꯔꯨꯗꯨ ꯂꯧꯔꯒ ꯊꯥꯔꯗꯤ ꯂꯣꯏꯅ ꯍꯣꯡꯒꯅꯤ ꯑꯗꯨ ꯅꯠꯇꯕꯤꯗ ꯍꯨꯟꯗꯣꯛꯑꯒꯗꯤ ꯌꯥꯝꯅ ꯇꯥꯡꯅ ꯐꯪꯒꯅꯤ ꯑꯗꯨꯒꯤ ꯃꯔꯝ ꯑꯣꯏꯕꯗꯨꯅ ꯑꯩꯈꯣꯏꯒꯤ ꯌꯨꯝꯗ ꯒꯥꯔꯗꯦꯟ ꯑꯃ ꯁꯦꯝꯕꯗ ꯏꯔꯥꯏ ꯂꯥꯏꯅ ꯁꯦꯝꯕ ꯌꯥꯏ ꯑꯗꯨ ꯅꯠꯇ꯭ꯔꯗꯤ ꯍꯨꯟꯗꯣꯛꯈ꯭ꯔꯗꯤ ꯌꯥꯝ ꯇꯥꯡꯅ ꯁꯦꯝꯕꯒꯅꯤ